ꯏꯝꯐꯥꯜ ꯋꯦꯁ ꯖꯤꯂꯥ ꯑꯁꯤꯗ ꯄꯥꯡꯊꯣꯛꯄ ꯃꯔꯨ ꯑꯣꯏꯕ ꯆꯠꯅꯕꯤ ꯅꯥꯠꯀꯤ ꯑꯣꯏꯕ ꯀꯨꯝꯍꯩꯁꯤꯡ ꯍꯥꯏꯔꯒꯗꯤ ꯅꯤꯉꯣꯜ ꯆꯥꯀꯧꯕ ꯒꯥꯡ ꯉꯥꯏ ꯌꯥꯎꯁꯪ ꯏꯗ ꯈ꯭ꯔꯤꯁꯃꯥꯁ ꯗꯤꯋꯥꯂꯤ ꯑꯁꯤꯅꯆꯤꯡꯕꯅꯤ